ꯍꯧꯖꯤꯛ ꯐꯥꯎꯕꯗ ꯑꯩꯅ ꯃꯥꯔꯥꯊꯣꯟ ꯆꯦꯟꯈꯤꯕ ꯍꯥꯏꯁꯦ ꯑꯩꯈꯣꯏꯒꯤ ꯑꯩꯈꯣꯏꯒꯤꯁꯤꯗ ꯂꯥꯏ ꯍꯥꯔꯥꯎꯕꯒꯤ ꯇꯧꯕꯁꯤꯗ ꯑꯩꯈꯣꯏꯒꯤ ꯃꯥꯔꯥꯊꯣꯟ ꯑꯔꯣꯏꯕ ꯅꯨꯃꯤꯠꯁꯤꯗ ꯃꯥꯔꯥꯊꯣꯟ ꯇꯧꯏꯕꯀꯣ ꯑꯁꯤꯗ ꯑꯩ ꯑꯃ ꯁꯔꯨꯛ ꯌꯥꯔꯨꯏ ꯃꯃꯥꯡ ꯇꯨ ꯊꯥꯎꯁꯟ ꯇ꯭ꯋꯦꯟꯇꯤ ꯇꯨ ꯑꯗꯨꯗ ꯌꯥꯔꯨꯕꯅꯦꯀꯣ ꯑꯗꯨꯗ ꯃꯥꯒꯤ ꯂꯝꯖꯦꯟ ꯆꯦꯟꯕꯁꯦ ꯁꯛ ꯀꯃꯥꯏꯅ ꯇꯧꯒꯦ ꯍꯥꯏꯕ ꯃꯇꯝꯗ ꯑꯩꯅ

ꯑꯇꯣꯞꯄ ꯑꯍꯦꯟꯕ ꯑꯩꯈꯣꯏꯒꯤ ꯄ꯭ꯔꯣꯇꯤꯟ ꯅꯨꯡꯗꯤꯟ ꯊꯛꯄꯒꯤ ꯈꯨꯗꯣꯡꯆꯥꯗꯕꯗꯨ ꯃꯥꯏꯌꯣꯛꯅꯕꯗꯒꯤ ꯏꯅꯔꯖꯤ ꯗ꯭ꯔꯤꯡ ꯈꯛꯇ ꯊꯛꯑꯒꯕꯨꯗꯤ ꯆꯦꯜꯂꯦ ꯆꯦꯟꯕꯁꯤꯗ ꯑꯩ ꯑꯩꯈꯣꯏꯒꯤ ꯃꯥꯔꯥꯊꯣꯟ ꯍꯥꯏꯁꯦ ꯑꯩꯈꯣꯏꯒꯤ ꯋꯥꯟꯗꯒꯤꯅ ꯁꯕꯦꯟ ꯁꯨꯕ ꯐꯥꯎꯕ ꯑꯩꯈꯣꯏꯒꯤ ꯄ꯭ꯔꯥꯏꯖ ꯄꯤꯑꯕꯀꯣ ꯑꯗꯣ ꯑꯗꯨ ꯐꯥꯎꯗ ꯌꯧꯕꯒꯤ ꯌꯧꯗꯤ ꯌꯧꯕ ꯉꯝꯗ꯭ꯔꯦꯕꯀꯣ ꯌꯧꯗ꯭ꯔꯒꯁꯨ ꯉꯁꯥꯏꯒꯤ ꯑꯩꯈꯣꯏꯒꯤ ꯄꯟꯊꯨꯡꯐꯝꯗꯨꯐꯥꯎꯗꯤ ꯌꯧꯅꯕ ꯆꯦꯟꯕꯨꯗꯤ ꯆꯦꯜꯂꯛꯑꯦ ꯁꯨꯃꯥꯏꯅ ꯂꯩ ꯃꯥꯔꯥꯊꯣꯟꯒꯤ ꯑꯣꯏꯅ ꯆꯦꯟꯕꯒꯤ ꯑꯣꯏꯅꯗꯤꯀꯣ ꯁꯨꯃꯥꯏꯅ ꯂꯩ ꯍꯥꯏꯅꯤꯡꯏ